ꯖꯅꯋꯥꯔꯤꯒꯤ ꯇꯥꯡ ꯇꯔꯥ ꯏꯪ ꯂꯤꯁꯤꯡ ꯑꯅꯤ ꯐꯦꯕꯋꯥꯔꯤꯒꯤ ꯇꯥꯡ ꯇꯔꯥꯃꯉꯥ ꯏꯪ ꯂꯤꯁꯤꯡ ꯑꯅꯤꯒ ꯁꯨꯞꯅ ꯑꯍꯨꯝ ꯃꯥꯔꯁꯀꯤ ꯇꯥꯡ ꯀꯨꯟ ꯃꯉꯥ ꯏꯪ ꯂꯤꯁꯤꯡ ꯑꯅꯤꯒ ꯃꯥꯄꯟ ꯑꯦꯄꯔꯤꯜꯒꯤ ꯇꯥꯡ ꯀꯨꯟꯊꯔꯥ ꯏꯪ ꯂꯤꯁꯤꯡ ꯑꯅꯤꯒ ꯇꯔꯥꯅꯤꯊꯣꯏ ꯃꯦꯒꯤ ꯇꯥꯡ ꯇꯔꯦꯠ ꯏꯪ ꯂꯤꯁꯤꯡ ꯑꯅꯤꯒ ꯀꯨꯟ